ꯏꯆꯧ ꯃꯧꯔꯨꯕꯤ ꯉꯁꯤ ꯅꯦꯠꯋꯥꯛꯁꯦ ꯈꯤꯇꯪ ꯅꯨꯡꯉꯥꯏꯇ ꯃꯥꯜꯂꯦ ꯅꯠꯇꯤꯌꯦ ꯑꯥ ꯌꯦꯟꯗꯣ ꯀꯛꯏ ꯅꯠꯇ꯭ꯔꯣ ꯍꯧꯖꯤꯛ ꯑꯣ ꯑꯩ ꯌꯦꯟ ꯈꯤꯇꯪ ꯂꯧꯒꯗꯝꯅꯦ ꯌꯦꯟ ꯀꯤꯂꯣ ꯑꯅꯤꯃꯨꯛ ꯈꯛꯇꯅꯤ ꯌꯥꯝꯕꯕꯨꯗꯤ ꯅꯠꯇꯦꯗ

ꯅꯠꯇꯦꯗ ꯑꯩꯗꯤ ꯌꯨꯝ ꯃꯤꯗꯨ ꯌꯥꯝꯗꯃꯤꯅ ꯌꯥꯝ ꯂꯧꯁꯤꯜꯂ ꯀꯩꯗꯧꯅꯤ ꯑꯗꯨꯅ ꯀꯤꯂꯣ ꯇꯔꯥ ꯂꯧꯔ ꯀꯩꯗꯧꯅꯤ ꯀꯤꯂꯣ ꯑꯅꯤꯃꯨꯛꯀꯤ ꯗꯔꯀꯥꯔꯅꯦ ꯑꯗꯣ ꯑꯥ ꯀꯌꯥꯝ ꯆꯥꯎꯕ ꯌꯦꯟꯅꯣ ꯏꯆꯧ ꯃꯧꯔꯨꯕꯤꯅ ꯀꯛꯏꯗꯣ ꯑꯣ ꯑꯣ ꯀꯩꯗꯤ ꯕꯣꯏꯂꯔ ꯉꯥꯛꯇꯔꯣ ꯀꯛꯏꯁꯤ ꯑꯇꯣꯞꯄ ꯂꯣꯀꯦꯜ ꯌꯦꯟꯒꯨꯝꯕꯗꯤ ꯀꯛꯄꯔꯣ ꯑꯣ ꯌꯥꯔꯦ ꯑꯗꯨ ꯑꯩ ꯂꯧꯕ ꯂꯥꯛꯀꯦ ꯀꯤꯂꯣ ꯑꯅꯤ ꯈꯛꯇꯪ ꯀꯛꯁꯦ ꯀꯩꯗꯧꯕ꯭ꯔꯣ ꯐ꯭ꯔꯦꯁ ꯌꯦꯟ ꯄꯥꯝꯃꯦ ꯅꯣꯏꯒꯤ ꯑꯥ ꯐ꯭ꯔꯤꯖꯇ ꯊꯝꯕ ꯑꯗꯒꯤ ꯆꯝꯁꯤꯜꯂꯒ ꯅꯣꯉꯥꯜꯂꯒ ꯌꯣꯟꯕ ꯉꯔꯥꯡꯒꯤ ꯑꯗꯨꯒꯨꯝꯕꯗꯤ ꯑꯩ ꯄꯥꯝꯗꯦ ꯐ꯭ꯔꯦꯁ ꯉꯁꯤꯒꯤ ꯄꯥꯝꯃꯦ ꯑꯗꯨ ꯐꯩ ꯑꯗꯨꯃꯥꯏꯅ ꯇꯧꯗꯝꯅꯤ ꯍꯥꯏꯕꯗꯤ ꯐ꯭ꯔꯦꯁꯅꯦꯅ ꯀꯁꯇꯃꯔꯗꯨꯗ ꯄꯤꯁꯤꯜꯂꯦ ꯑꯗꯒꯤ ꯌꯨꯝꯗ ꯌꯧꯔ ꯀꯥꯟꯗ ꯊꯣꯡꯉ ꯀꯥꯟꯗ ꯃꯃꯟ ꯅꯝꯗꯅ ꯆꯥꯕ ꯌꯥꯗꯕ ꯑꯗꯒꯤ ꯍꯥꯎꯇꯕꯁꯨ ꯃꯌꯥꯝ ꯌꯥꯎꯋꯦ ꯑꯗꯨꯅ ꯌꯥꯔꯤꯝꯈꯩꯗꯤ ꯑꯁꯦꯡ ꯑꯁꯦꯡꯕꯗꯣ ꯍꯥꯏꯒꯗꯝꯅꯤ ꯐ꯭ꯔꯦꯁ ꯄꯤꯒꯗꯝꯅꯦ ꯑꯥ ꯑꯗꯨ ꯀꯁꯇꯃꯔꯁꯤꯡ ꯍꯥꯏꯗꯤ ꯅꯤꯡꯕ ꯀꯥꯏꯍꯜꯂꯣꯏꯗꯝꯅꯤ ꯀꯁꯇꯃꯔꯒꯤ ꯑꯗꯨ ꯑꯣꯏꯔꯒꯗꯤ ꯑꯗꯨꯝ ꯀꯩꯗꯧꯔꯅꯤ ꯀꯁꯇꯃꯔ ꯋꯥꯠꯂꯔꯣꯏ ꯐꯖꯅ ꯌꯣꯟꯕꯁꯨ ꯉꯝꯃꯅꯤ ꯑꯗꯨꯅ ꯁꯥꯗꯣ ꯑꯐꯕ ꯑꯣꯏꯅ ꯇꯧꯕꯤꯔꯝꯃꯣ ꯑꯩ ꯂꯧꯕ ꯂꯥꯛꯆꯒꯦ ꯍꯣꯏꯗ ꯑꯣꯗꯔ ꯂꯥꯛꯄꯗꯨꯗ ꯀꯝꯃꯨꯗ ꯑꯗꯨꯒ ꯅꯪꯅ ꯀꯝꯃꯤꯕ ꯖꯥꯒꯗꯣ ꯃꯩꯁꯨ ꯊꯥꯟꯗ ꯃꯥꯜꯂꯦ ꯏꯃꯝ ꯃꯝꯅ ꯎꯏ ꯃꯩ ꯑꯃ ꯊꯥꯟꯒꯠꯄ ꯌꯥꯗ꯭ꯔꯥꯕ ꯑꯥ ꯇꯦꯕꯜꯗꯨꯃꯥꯒ ꯂꯦꯞꯇꯦ ꯅꯨꯡꯇꯤꯒꯤꯅꯤꯅꯦ ꯅꯣꯡ ꯆꯨꯔꯛꯑꯗꯤ ꯀꯔꯝꯃꯥꯏ ꯀꯝꯃꯛꯏ ꯑꯣ ꯑꯗꯣ ꯋꯥꯡꯃꯒꯤ ꯗꯨꯀꯥꯟꯒꯨꯝꯕ ꯂꯩꯔꯤꯕ ꯑꯗꯒꯤ ꯀꯩꯊꯦꯟ ꯃꯆꯥ ꯂꯩꯔꯤꯕ ꯑꯗꯨꯗꯁꯨ ꯀꯝꯕ ꯌꯥꯕꯅꯤ ꯅꯪꯅ ꯅꯇꯣꯝ ꯈꯛꯇ ꯑꯗꯨꯒꯤ ꯑꯃꯝꯕꯗꯨꯗ ꯕ꯭ꯂꯞ ꯑꯃꯁꯨ ꯊꯥꯟꯗꯦ ꯂꯦꯝ ꯑꯝꯒ ꯏꯆꯧ ꯃꯧꯔꯨꯕꯤꯒꯤ ꯋꯥꯈꯟꯁꯦ ꯈꯪꯗꯦꯗ

ꯍꯣꯏꯅꯦ ꯑꯗꯣ ꯌꯥꯔꯦꯁꯦ ꯑꯗꯨꯝ ꯃꯇꯝ ꯃꯇꯝꯒꯤ ꯑꯗꯨꯝ ꯂꯥꯛꯆꯅꯤꯗ ꯗꯨꯀꯥꯟꯒꯤ ꯉꯝꯃ ꯀꯥꯟꯗ ꯍꯦꯛ ꯇꯧꯔ ꯂꯣꯏꯔꯦ ꯌꯥꯔꯦ ꯀꯤꯂꯣ ꯑꯅꯤ ꯀꯛꯑꯣ ꯀꯝꯕꯤꯔꯝꯃꯣ ꯑꯩ ꯂꯥꯛꯑꯒꯦ ꯂꯧꯔꯒꯦ ꯑꯥ ꯃꯃꯦꯡꯒꯤ ꯇꯣꯉꯥꯟꯅ ꯄꯩꯁꯥ ꯄꯤꯒꯦ ꯑꯗꯨꯝ ꯀꯤꯂꯣ ꯑꯅꯤꯗꯨ ꯁꯥꯗ ꯑꯣꯏꯅ ꯐ꯭ꯔꯦꯁꯇ ꯀꯝꯃꯝꯃꯣ ꯃꯈꯣꯡ ꯆꯥꯗꯦꯗ ꯃꯈꯣꯡ ꯆꯥꯕ ꯃꯤ ꯌꯥꯎꯗꯦ ꯌꯥꯔꯦ ꯃꯈꯣꯡ ꯅꯪꯅ ꯐ꯭ꯔꯤꯗ ꯍꯥꯞꯀꯦꯗꯤ ꯍꯥꯞꯄꯣ ꯌꯥꯏꯌꯦ ꯑꯩ ꯃꯈꯣꯡꯗꯗꯤ ꯄꯩꯁꯥ ꯊꯥꯊꯔꯣꯏꯕ ꯀꯁꯇꯃꯔꯗ ꯃꯔꯤꯟ ꯌꯣꯟꯕ꯭ꯔꯅꯦ ꯏꯆꯧ ꯃꯧꯔꯨꯕꯤꯒꯤꯁꯤꯕꯨ ꯒ꯭ꯌꯥꯟ ꯑꯃ ꯇꯥꯗ꯭ꯔꯦ ꯑꯩ ꯃꯔꯤꯟ ꯆꯥꯗꯦ ꯑꯗꯨ ꯌꯥꯔꯦ ꯑꯗꯨꯝ ꯀꯝꯕꯤꯔꯝꯃꯣ ꯑꯩ ꯂꯥꯛꯑꯒꯦ ꯎꯝ ꯑꯣ ꯌꯥꯔꯦ ꯌꯥꯔꯦ ꯑꯣꯀꯦ ꯑꯣꯀꯦ